ꯁꯣꯝꯒꯤ ꯂꯥꯏꯅꯤꯡꯒꯤ ꯃꯔꯝꯗ ꯇꯝꯕ ꯍꯥꯏꯕꯁꯦ ꯁ꯭ꯀꯨꯜ ꯈꯔꯅ ꯁ꯭ꯀꯨꯜꯒꯤ ꯀꯔꯤꯀꯂꯝꯒꯤ ꯁꯔꯨꯛ ꯑꯃꯅꯤ ꯑꯣꯏꯅ ꯑꯩꯅ ꯑꯗꯨꯝ ꯇꯧꯖꯩ ꯑꯗꯨ ꯍꯞꯇꯥ ꯑꯃꯗ ꯅꯨꯃꯤꯠ ꯑꯍꯨꯝ ꯅꯠꯇ꯭ꯔꯒ ꯅꯨꯃꯤꯠ ꯑꯅꯤ ꯑꯗꯨꯒꯨꯝꯕꯗ ꯑꯗꯨꯒꯨꯝꯕꯁꯦ ꯀ꯭ꯂꯥꯁ ꯍꯧꯗ꯭ꯔꯤꯉꯩꯗ ꯆꯠꯄ ꯀ꯭ꯂꯥꯁ ꯑꯣꯏꯅ ꯑꯗꯨꯝ ꯂꯩꯖꯕꯅꯦ ꯑꯗꯨꯕꯨ ꯃꯈꯣꯏꯅ ꯆꯠꯄ ꯀ꯭ꯂꯥꯁꯇ ꯀꯔꯤ ꯀꯔꯤ ꯇꯧꯅꯩ ꯍꯥꯏꯕꯗꯨ ꯕꯥꯏꯕꯜ ꯋꯥꯔꯁ ꯄꯥꯒꯅꯤ ꯑꯗꯨꯒ ꯂꯥꯏꯒꯤ ꯏꯁꯩ ꯁꯛꯀꯅꯤ ꯑꯗꯨꯒ ꯑꯣꯖꯥꯁꯤꯡꯅ ꯃꯦꯁꯦꯖ ꯈꯔ ꯄꯤꯕꯤꯒꯅꯤ ꯑꯗꯨꯒ ꯄ꯭ꯔꯊꯅꯥ ꯃꯤ ꯃꯌꯥꯝ ꯄ꯭ꯔꯊꯅꯥ ꯇꯧꯔꯒ ꯑꯗꯨꯝ ꯇꯧꯅꯩ ꯑꯗꯨꯕꯨ ꯁꯤꯅ ꯁꯣꯁꯥꯏꯇꯤꯒꯤ ꯃꯔꯝꯗ ꯀꯔꯝ ꯍꯥꯏꯅ ꯁꯦꯝꯒꯠꯂꯕꯒꯦ ꯍꯥꯏꯕꯗꯨ ꯃꯗꯨꯁꯦ ꯑꯉꯥꯡꯁꯤꯡꯕꯨ ꯑꯣꯖꯥꯁꯤꯡꯅ ꯑꯗꯨꯝ ꯂꯥꯏꯒꯤ ꯃꯔꯝꯗ ꯑꯗꯨꯝ ꯃꯦꯁꯦꯖ ꯄꯤꯕꯤꯕꯗ ꯄꯥꯎ ꯄꯤꯕꯤꯕꯗ ꯇꯥꯔꯒ ꯑꯗꯨꯝ ꯑꯉꯥꯡꯁꯤꯡꯁꯦ ꯁꯥꯇ꯭ꯔꯁꯤꯡꯁꯦ ꯑꯗꯨꯝ ꯊꯕꯛ ꯐꯠꯇꯕ ꯇꯧꯗꯕ ꯑꯗꯨꯒ ꯑꯣꯖꯥꯈꯣꯏꯒꯤ ꯋꯥ ꯏꯟꯕ ꯅꯠꯇ꯭ꯔꯒ ꯌꯨꯝ ꯍꯜꯂꯛꯄꯗꯁꯨ ꯑꯍꯟꯁꯤꯡꯒꯤ ꯋꯥ ꯏꯟꯕ ꯑꯗꯨꯒ ꯃꯃꯥ ꯃꯄꯥꯁꯤꯡꯒꯤ ꯋꯥ ꯏꯟꯕ ꯑꯗꯨꯝ ꯇꯧꯅꯩ ꯑꯗꯨꯕꯨ ꯏꯟꯗꯕ ꯐꯖꯅ ꯇꯥꯍꯧ ꯗ꯭ꯔꯒ ꯏꯟꯗꯕꯁꯤꯡꯅ ꯐꯠꯇꯕꯗ ꯇꯧꯅꯩ ꯑꯗꯨ ꯃꯤ ꯈꯔ ꯊꯕꯛ ꯑꯐꯕ ꯇꯧꯕ ꯍꯥꯏꯕ ꯂꯥꯏꯔꯤꯛ ꯍꯩꯕ ꯍꯥꯏꯕ ꯁꯣꯁꯥꯏꯇꯤꯒꯤ ꯃꯔꯛꯇ ꯃꯤ ꯂꯩꯔꯗꯤ ꯑꯗꯨꯝ ꯁꯣꯁꯥꯏꯇꯤꯗꯨ ꯑꯗꯨꯝ ꯐꯖꯅ ꯁꯦꯝꯗꯣꯛꯂꯒ ꯆꯥꯎꯈꯠꯄ ꯆꯥꯎꯔꯥꯛꯄ ꯑꯗꯨꯝ ꯇꯧꯋꯤ ꯑꯗꯨꯒꯤꯗꯃꯛꯇ ꯂꯥꯏ ꯂꯥꯏꯒꯤ ꯃꯔꯝꯗ ꯂꯥꯏꯅꯤꯡꯒꯤ ꯃꯔꯝꯗ ꯑꯣꯖꯥꯁꯤꯡꯅ ꯑꯩꯈꯣꯏꯒꯤ ꯂꯥꯏꯅꯤꯡ ꯙꯔꯃꯗꯨ ꯐꯖꯅ ꯇꯥꯛꯂꯒ ꯑꯉꯥꯡꯁꯤꯡꯕꯨ ꯁꯥꯇ꯭ꯔꯁꯤꯡꯕꯨ ꯑꯗꯨꯝ ꯄꯨꯊꯣꯛꯑꯦ